ꯃꯥꯅꯦ ꯍꯥꯏꯕꯤꯌꯣ ꯂꯩꯌꯦ ꯂꯩꯌꯦ ꯀꯌꯥꯝ ꯂꯧꯗꯣꯏꯅꯣ ꯎꯝ ꯎꯝ ꯍꯥꯡꯉꯦ ꯅꯨꯡꯇꯤꯒꯤ ꯍꯥꯡꯖꯩꯌꯦ ꯑꯩꯈꯣꯏꯅ ꯄꯨꯡ ꯃꯥꯄꯟꯗ ꯍꯥꯡꯉꯦ ꯑꯌꯨꯛꯀꯤ ꯎꯝ ꯂꯩꯌꯦ ꯔꯥꯏꯁ ꯀꯨꯀꯔꯁꯦ ꯑꯩꯈꯣꯏꯅ ꯂꯤꯇꯔ ꯃꯇꯨꯡꯏꯟꯅ ꯂꯩꯌꯦꯕꯀꯣ ꯂꯤꯇꯔ ꯃꯉꯥꯒꯤꯁꯦ ꯑꯩꯈꯣꯏꯅ ꯂꯤꯁꯤꯡ ꯑꯅꯤꯒ ꯆꯥꯝꯃꯉꯥꯒꯨꯝꯕꯗ ꯊꯥꯕꯗꯣ ꯑꯩꯈꯣꯏꯅ ꯂꯤꯁꯤꯡ ꯑꯅꯤꯒꯨꯝꯕꯗ ꯍꯧꯖꯤꯛ ꯑꯣꯐꯔ ꯂꯩꯌꯦꯕ ꯍꯣꯏ ꯍꯣꯏ ꯍꯣꯏ ꯂꯥꯛꯄꯤꯔꯣ ꯍꯌꯦꯡ